ꯍꯜꯂꯣ ꯍꯜꯂꯣ ꯔꯣꯃꯤꯅꯥ ꯅꯪꯒꯤ ꯐꯥꯔꯃꯥꯁꯤꯁꯇꯨꯕꯨ ꯍꯥꯡꯉꯕꯣ ꯑꯣ ꯅꯪ ꯄꯨꯡ ꯀꯌꯥꯗꯒꯤꯅ ꯀꯌꯥ ꯐꯥꯎꯕ ꯍꯥꯡꯒꯦ ꯑꯣ ꯑꯩꯇꯩ ꯃꯇꯝꯗꯁꯨ ꯑꯗꯨꯝ ꯑꯣ ꯑꯩꯇꯩ ꯃꯇꯝꯗꯁꯨ ꯑꯗꯨꯝ ꯍꯥꯡꯏ ꯑꯥ ꯁꯟꯗꯦ ꯅꯠꯇꯕ ꯅꯣꯡꯃꯥꯏꯖꯤꯡ ꯅꯠꯇꯕ ꯑꯣ ꯅꯣꯡꯃꯥꯏꯖꯤꯡꯗꯤ ꯂꯣꯜꯂꯦꯕ ꯑꯣ ꯑꯣ ꯑꯩꯁꯨ ꯍꯤꯗꯥꯛ ꯈꯔ ꯂꯧꯒꯦ ꯇꯧꯕꯅꯦ ꯑꯩ ꯑꯁꯣꯝꯗꯁꯨ ꯈꯔ ꯄꯤꯈꯤꯅꯕ ꯑꯗꯨꯗꯒꯤ ꯏꯃꯨꯡ ꯃꯅꯨꯡꯒꯤꯁꯨ ꯗꯔꯀꯥꯔ ꯂꯩꯕꯗꯣ ꯅꯪꯒꯤ ꯍꯥꯡꯉꯃꯅꯤꯅ ꯑꯩ ꯅꯉꯣꯟꯗꯒꯤ ꯑꯣꯏꯅ ꯂꯧꯒꯦꯅꯅꯦꯕ ꯑꯣ ꯑꯣ ꯐꯔꯦ ꯑꯗꯨ ꯍꯤꯗꯥꯛꯁꯦ ꯃꯈꯜ ꯁꯨꯅ ꯅꯉꯣꯟꯗ ꯂꯣꯏꯅ ꯌꯥꯝꯕ ꯅꯠꯇ꯭ꯔꯣ ꯑꯁ ꯐꯔꯦ ꯑꯇꯣꯞꯄꯗꯒꯤ ꯆꯠꯇ꯭ꯔꯁꯨ ꯅꯉꯣꯟꯗ ꯁꯨꯅ ꯌꯥꯎꯔꯕꯅꯤꯅ ꯑꯗꯨꯝ ꯅꯉꯣꯟꯗꯒꯤ ꯂꯧꯕꯅ ꯐꯔꯦ ꯌꯥꯝꯅ ꯊꯥꯞꯅꯁꯨ ꯆꯠꯊꯣꯛꯎꯗꯕ ꯑꯥ ꯌꯥꯝꯅꯁꯨ ꯍꯣꯏ ꯍꯣꯏ ꯂꯥꯛꯀꯦ ꯂꯥꯛꯀꯦ ꯑꯗꯨꯗꯤ ꯑꯣ ꯐꯔꯦ ꯅꯪꯒꯤꯁꯦ ꯈꯪꯗꯣꯛꯏꯁꯦ ꯑꯩꯅ ꯌꯥꯝꯅ ꯐꯔꯦ ꯏꯕꯥꯅꯤ ꯉꯁꯤ ꯋꯥꯔꯤ ꯁꯥꯟꯅꯗꯅ ꯅꯪꯒꯤ ꯍꯣꯏ ꯍꯥꯡꯗꯕ ꯅꯨꯃꯤꯠꯁꯨ ꯈꯪꯗꯣꯛꯑꯦ ꯑꯩ ꯌꯥꯝ ꯅꯨꯡꯉꯥꯏꯔꯦ ꯍꯣꯏ ꯍꯣꯏ ꯑꯇꯩ ꯃꯇꯝꯗ ꯍꯣꯏ ꯑꯗꯨꯗꯤ ꯍꯣꯔꯦꯟ ꯅꯨꯡꯗꯥꯡ ꯋꯥꯏꯔꯝ ꯑꯣꯏꯅ ꯑꯩ ꯊꯣꯛꯂꯛꯑꯒꯦ ꯑꯗꯨꯒ ꯑꯥ ꯑꯗꯨꯒ ꯍꯤꯗꯥꯛꯇꯨꯁꯨ ꯈꯔ ꯂꯧꯔꯒꯦ ꯑꯗꯨꯃꯥꯏꯅ ꯇꯧꯗꯅ ꯑꯗꯣ ꯍꯤꯗꯥꯛ ꯃꯈꯜ ꯍꯣ ꯌꯥꯝ ꯐꯔꯦ ꯌꯥꯝ ꯐꯔꯦ ꯑ